ꯃꯤꯌꯥꯝꯅ ꯁꯍꯔꯁꯤꯡꯗ ꯂꯩꯕ ꯄꯥꯝꯕꯅ ꯃꯔꯝ ꯑꯣꯏꯗꯨꯅ ꯈꯨꯡꯒꯪꯒꯤ ꯃꯐꯝꯁꯤꯡꯗ ꯂꯩꯔꯤꯕ ꯅꯍꯥ ꯑꯣꯏꯔꯤꯕ ꯃꯤꯔꯣꯜꯁꯤꯡꯅ ꯆꯥꯟꯅꯕ ꯄꯨꯟꯁꯤꯒꯤ ꯈꯣꯡꯂꯣꯏꯁꯤꯡ ꯐꯪꯕꯗ ꯈꯨꯗꯣꯡ ꯆꯥꯗꯦ ꯍꯥꯕꯗꯨꯗꯤ ꯍꯥꯏꯅꯤꯡꯗꯦ ꯈꯨꯡꯒꯪꯒꯤ ꯃꯤꯅ ꯁꯍꯔ ꯄꯥꯝꯕ ꯂꯩ ꯄꯥꯝꯗꯕ ꯂꯩ ꯁꯍꯔꯒꯤ ꯃꯤꯅ ꯈꯨꯡꯒꯪ ꯄꯥꯝꯕ ꯑꯃꯗꯤ ꯄꯥꯝꯗꯕ ꯂꯩ ꯃꯤ ꯃꯤꯒꯤ ꯃꯈꯥ ꯄꯣꯜꯂꯤ ꯄꯥꯔꯠꯅꯔ ꯁꯦꯝꯕꯗ ꯈꯨꯡꯒꯪꯒ ꯁꯍꯔꯒ ꯁꯦꯝꯕ ꯁꯍꯔꯒ ꯈꯨꯡꯒꯪꯒ ꯁꯦꯝꯗꯕꯁꯨ ꯂꯩ ꯃꯥꯒꯤ ꯃꯥꯒꯤ ꯑꯄꯥꯝ ꯑꯄꯥꯝꯕ ꯁꯍꯔ ꯃꯁꯦꯜ ꯈꯨꯡꯒꯪ ꯃꯁꯦꯜ ꯁꯦꯝꯅꯕ ꯂꯩ ꯈꯨꯡꯒꯪ ꯑꯃꯁꯨꯡ ꯁꯍꯔ ꯁꯦꯝꯗꯣꯛꯄ ꯍꯥꯏꯕꯁꯤ ꯃꯤ ꯃꯤꯅ ꯑꯣꯏꯕꯅꯤ ꯂꯝꯅ ꯅꯠꯇꯦ ꯈꯣꯡꯂꯣꯏ ꯐꯪꯕꯗ ꯈꯨꯗꯣꯡ ꯆꯥꯕ ꯆꯥꯗꯕ ꯍꯥꯏꯕꯗꯨꯗꯤ ꯄꯥꯔꯠꯅꯔ ꯑꯅꯤꯗꯨꯒꯤ ꯃꯔꯛꯇ ꯃꯈꯣꯏꯅ ꯆꯥꯟꯅꯕ ꯆꯥꯟꯅꯗꯕ ꯂꯩꯃꯤꯟꯅꯕꯗ ꯌꯥꯕ ꯌꯥꯗꯕ ꯑꯋꯥ ꯅꯨꯡꯉꯥꯏ ꯄꯨꯟꯁꯤ ꯋꯥꯔꯤ ꯂꯤꯅꯕꯗ ꯆꯥꯟꯅꯕ ꯆꯥꯟꯅꯗꯕ ꯑꯗꯨꯒꯤ ꯃꯔꯝꯅꯅꯤ ꯃꯁꯤꯗ ꯈꯨꯡꯒꯪ ꯑꯃꯁꯨꯡ ꯁꯍꯔ ꯈꯦꯠꯅꯕ ꯑꯗꯨꯗꯤ ꯑꯩꯅ ꯐꯪꯖꯗꯦ